ꯑꯦꯂꯦꯛꯇ꯭ꯔꯤꯛꯁꯤꯇꯤꯒꯤ ꯈꯨꯗꯣꯡꯊꯤꯅꯤꯉꯥꯏ ꯑꯣꯏꯕꯗꯤ ꯑꯦꯂꯦꯛꯇ꯭ꯔꯤꯛꯁꯤꯇꯤ ꯍꯥꯏꯕꯁꯤ ꯅ ꯆꯤꯡꯒ꯭ꯔꯒꯗꯤ ꯃꯩ ꯍꯥꯏꯕꯗꯤ ꯃꯩꯅ ꯆꯤꯡꯈ꯭ꯔꯒꯗꯤ ꯑꯌꯥꯝꯕꯅ ꯑꯁꯣꯛ ꯑꯄꯟ ꯌꯥꯎꯋꯤ ꯋꯥꯟꯊꯕ ꯀꯣꯛ ꯉꯥꯎꯕ ꯌꯥꯝꯅ ꯌꯥꯎꯋꯤ ꯏꯚꯟ ꯁꯤꯕꯐꯧ ꯌꯥꯎꯅꯩ ꯃꯩꯅ ꯈꯔ ꯀꯨꯏꯅ ꯆꯤꯡꯈ꯭ꯔꯒꯗꯤ ꯁꯤꯕꯐꯧ ꯌꯥꯎꯅꯩ ꯃꯁꯤ ꯉꯥꯛꯊꯣꯛꯅꯤꯉꯥꯏꯒꯤ ꯄꯥꯝꯕꯩꯗꯤ ꯑꯦꯂꯦꯛꯇ꯭ꯔꯤꯛ ꯀꯔꯦꯟ ꯐꯥꯎꯗꯕ ꯍꯥꯏꯕꯗꯤ ꯑꯦꯂꯦꯛꯇ꯭ꯔꯤꯛꯅ ꯆꯤꯡꯗꯕ ꯏꯟꯁꯇ꯭ꯔꯨꯃꯦꯟꯁꯤꯡ ꯁꯤꯖꯤꯟꯅꯔꯒ ꯑꯩꯈꯣꯏꯅ ꯑꯦꯂꯦꯛꯇ꯭ꯔꯤꯛꯁꯤꯇꯤꯗꯒꯤ ꯄ꯭ꯔꯣꯇꯦꯛ ꯇꯧꯅꯕ ꯍꯣꯠꯅꯒꯗꯕꯅꯤ ꯃꯁꯤꯅ ꯑꯩꯈꯣꯏꯒꯤ ꯂꯥꯏꯞ ꯑꯃꯗꯤ ꯑꯁꯣꯛ ꯑꯄꯟ ꯀꯌꯥꯗꯒꯤ ꯉꯥꯛꯊꯣꯛꯀꯗꯣꯔꯤꯕꯅꯤ ꯉꯥꯛꯊꯣꯛꯅꯤꯉꯥꯏꯒꯤ ꯄꯥꯝꯕꯩꯁꯤꯡ ꯁꯤ ꯁꯤꯖꯤꯟꯅꯔꯒꯗꯤ ꯍꯥꯏꯕꯗꯤ ꯑꯦꯂꯦꯛꯇ꯭ꯔꯤꯛꯁꯤꯇꯤ ꯆꯪꯗꯦ ꯍꯥꯏꯕ ꯄꯣꯠ ꯃꯈꯩꯗꯨ ꯁꯤꯖꯤꯟꯅꯔꯒ ꯑꯩꯈꯣꯏꯅ ꯑꯦꯂꯦꯛꯇ꯭ꯔꯤꯛꯁꯤꯇꯤ ꯁꯦꯝꯕ ꯅꯠꯇ꯭ꯔꯒꯅ ꯁꯦꯝꯕ ꯁꯥꯕ ꯈꯨꯁꯤꯡꯃꯛꯇ ꯑꯩꯈꯣꯏꯅ ꯉꯥꯛꯊꯣꯛꯄ ꯉꯝꯒꯅꯤ ꯍꯥꯏꯅ ꯈꯜꯂꯤ